ꯑꯩꯈꯣꯏꯒꯤ ꯏꯃꯨꯡꯒꯤꯗꯤ ꯏꯠ ꯀꯨꯝꯍꯩ ꯑꯁꯤꯅ ꯈ꯭ꯋꯥꯏꯗꯒꯤ ꯆꯥꯎꯕ ꯀꯨꯝꯍꯩ ꯑꯣꯏꯔꯦ ꯏꯠꯀꯤ ꯃꯇꯥꯡꯗ ꯈꯔ ꯍꯥꯏꯖꯔꯛꯀꯦ ꯏꯠꯀꯤ ꯑꯌꯨꯛ ꯉꯟꯇꯥꯁꯤꯗ ꯍꯧꯒꯠꯂꯅꯤ ꯑꯗꯨꯒ ꯏꯔꯨ ꯖꯊꯣꯛꯑꯅꯤ ꯏꯔꯨꯖꯊꯣꯛꯄ ꯂꯣꯏꯔꯒ ꯐꯤꯔꯣꯜ ꯑꯍꯟꯕ ꯁꯦꯠ ꯆꯥꯔꯅꯤ ꯑꯗꯨꯒ ꯂꯥꯏꯁꯪꯗ ꯆꯠꯂꯒꯅꯤ ꯂꯥꯏꯁꯪꯗ ꯑꯩꯈꯣꯏꯒꯤ ꯏꯝꯃꯥꯝ ꯄꯥꯁꯇꯔ ꯍꯥꯏꯕ ꯇꯥꯔꯦ ꯑꯗꯨꯅ ꯏꯠꯁꯤꯒꯤ ꯃꯇꯥꯡꯗ ꯇꯧꯒꯗꯕ ꯇꯧꯔꯣꯏꯗꯕ ꯈꯨꯗꯤꯡꯃꯛ ꯏꯁꯣꯔꯒꯤ ꯍꯥꯏꯔꯛꯄ ꯄꯥꯎꯖꯦꯟꯁꯤꯡ ꯑꯗꯨ ꯃꯌꯥꯝꯗ ꯍꯥꯏꯔꯒ ꯇꯥꯍꯜꯂꯅꯤ ꯇꯥꯍꯂꯂꯕ ꯃꯇꯨꯡꯁꯤꯗ ꯊꯣꯛꯂꯛꯑꯅꯤ ꯊꯣꯛꯂꯛꯑꯒ ꯌꯨꯝ ꯌꯨꯝꯗ ꯏꯃꯥꯟꯅꯕ ꯈꯪꯅ ꯆꯥꯟꯅꯕ ꯃꯔꯨꯞ ꯃꯄꯥꯡꯒꯤ ꯏꯃꯨꯡꯗ ꯆꯪꯉꯒ ꯆꯥꯛ ꯏꯁꯤꯡ ꯆꯥꯃꯤꯟꯅꯔꯅꯤ ꯃꯁꯤꯗ ꯏꯠ ꯍꯥꯏꯕꯁꯤꯗ ꯃꯤ ꯑꯃꯕꯨ ꯕꯥꯔꯇꯣꯟ ꯇꯧꯕ ꯇꯧꯗꯕꯒꯤ ꯋꯥ ꯂꯩꯇꯦ ꯑꯔꯥꯛꯄ ꯈꯨꯗꯤꯡꯃꯛ ꯋꯦꯜꯀꯝꯅꯤ ꯑꯔꯩꯕꯗꯨ ꯄꯨꯊꯣꯛꯑꯒ ꯆꯥꯃꯤꯟꯅꯕ ꯑꯗꯨꯒ ꯏꯗꯨꯜ ꯐꯤꯇꯔ ꯍꯥꯏꯅ ꯑꯍꯥꯟꯕꯒꯤ ꯏꯗꯨꯜꯐꯤꯇꯔ ꯍꯥꯏꯕꯗꯤ ꯐꯤꯠꯇ꯭ꯔꯥ ꯍꯥꯏꯕꯗꯤ ꯂꯩꯇ ꯂꯥꯏꯔꯗ ꯃꯇꯦꯡ ꯄꯥꯡꯊꯣꯛꯄ ꯍꯥꯏꯕꯅꯤ ꯏꯗꯨꯜ ꯐꯤꯇꯔꯁꯤꯗ ꯂꯩꯇ ꯂꯥꯏꯔꯕ ꯂꯨꯈ꯭ꯔꯥꯕꯤ ꯃꯋꯥ ꯃꯄꯨꯔꯣꯏꯕ ꯁꯤꯈꯤꯕ ꯃꯃꯥ ꯃꯄꯥ ꯂꯩꯇꯕ ꯁꯤꯝꯕꯁꯤꯗ ꯑꯩꯈꯣꯏꯒꯤ ꯃꯈꯣꯏꯗ ꯑꯩꯈꯣꯏꯅ ꯑꯉꯝꯕ ꯃꯇꯦꯡ ꯄꯥꯡꯏ ꯑꯗꯨꯒꯤ ꯃꯇꯨꯡꯗ ꯅꯨꯡꯊꯤꯟꯁꯤꯡ ꯅꯨꯡꯊꯤꯟꯒꯤ ꯃꯇꯝꯗ ꯅꯤꯉꯣꯟꯁꯤꯡꯅ ꯃꯄꯥꯝꯗ ꯂꯥꯛꯅꯩ ꯑꯅꯤꯁꯨꯕ ꯏꯠ ꯑꯗꯨꯅ ꯏꯗꯨꯜꯂ ꯑꯖꯥꯍꯥ ꯀꯧꯏ ꯏꯗꯨꯜ ꯑꯖꯥꯍꯥꯁꯤꯅ ꯀꯨꯔꯕꯥꯅꯤ ꯇꯧꯕ ꯍꯥꯏꯅꯁꯨ ꯑꯃ ꯂꯩꯇ ꯂꯥꯏꯔꯗ ꯑꯩꯈꯣꯏꯅ ꯁꯥ ꯁꯟ ꯈꯪꯗꯦ ꯍꯥꯃꯦꯡ ꯈꯪꯗꯦ ꯌꯦꯜꯂꯕ ꯃꯇꯨꯡꯗ ꯂꯩꯇ ꯂꯥꯏꯔꯗ ꯌꯦꯟꯊꯣꯛꯀꯅꯤ ꯀꯨꯝꯍꯩ ꯑꯁꯤꯁꯨ ꯏꯗꯨꯜ ꯐꯤꯇꯔꯒ ꯃꯥꯟꯅꯩ ꯑꯗꯨꯕꯨ ꯑꯃꯅ ꯏꯗꯨꯜ ꯐꯤꯇꯔ ꯍꯥꯏꯕꯁꯤꯅ ꯐꯤꯇꯔ ꯍꯥꯏꯕꯗꯤ ꯂꯩꯇ ꯂꯥꯏꯔꯗ ꯗꯣꯅꯦꯠ ꯇꯧꯕꯁꯦ ꯃꯁꯤꯕꯨ ꯐꯤꯇꯔ ꯀꯧꯏ ꯀꯅꯥꯒꯨꯝꯕ ꯁꯦꯟ ꯌꯥꯝꯅ ꯄꯥꯏꯔꯦ ꯃꯥꯅ ꯂꯩꯔꯤꯕ ꯃꯥꯟ ꯆꯥꯡ ꯑꯗꯨꯒꯤ ꯄ꯭ꯔꯣꯄꯔꯇꯤꯒꯤ ꯁꯔꯨꯛ ꯑꯍꯨꯝ ꯊꯣꯛꯄꯒꯤ ꯑꯃ ꯐꯥꯎꯕ ꯃꯤꯉꯣꯟꯗ ꯌꯦꯟꯊꯣꯛꯇ꯭ꯔꯒꯗꯤ ꯃꯥꯅ ꯇꯥꯜꯂꯤꯕ ꯁꯦꯟ ꯊꯨꯝ ꯑꯗꯨ ꯀꯥꯟꯅꯕ ꯁꯪꯁꯥꯔꯗꯗꯤ ꯀꯥꯟꯅꯕ ꯐꯪꯈꯤꯕ ꯌꯥꯏ ꯑꯗꯨꯕꯨ ꯂꯥꯏꯔꯩꯕꯥꯛꯇ ꯏꯁꯣꯔꯒꯤ ꯃꯅꯥꯛꯇ ꯀꯥꯟꯅꯕ ꯐꯪꯉꯣꯏ ꯑꯗꯨꯅ ꯃꯥ ꯏꯗꯨꯜ ꯐꯤꯇꯔ ꯍꯥꯏꯕꯁꯤꯗꯅ ꯂꯩꯇ ꯂꯥꯏꯔꯕꯁꯤꯗ ꯃꯇꯦꯡ ꯄꯥꯡꯕ ꯏꯗꯨꯜ ꯑꯖꯥꯍꯥ ꯍꯥꯏꯔꯤꯁꯤꯗꯅ ꯂꯩꯇ ꯂꯥꯏꯔꯕꯁꯤꯡꯁꯤꯗ ꯑꯃꯨꯛꯀ ꯃꯈꯣꯏꯒꯤ ꯆꯥꯅ ꯊꯛꯅꯕ ꯑꯩꯈꯣꯏꯅ ꯏꯅꯥꯛ ꯈꯨꯟꯕꯁꯤꯡꯅ ꯂꯥꯏꯔꯕꯁꯤꯡꯗ ꯁꯥꯁꯤ ꯀꯛꯑꯅꯤ ꯁꯥꯁꯤ ꯀꯛꯑꯒ ꯃꯈꯣꯏꯗ ꯁꯥ ꯂꯥꯡ ꯂꯩꯕ ꯉꯝꯖꯗꯕ ꯃꯤꯁꯤꯡꯁꯤꯗ ꯌꯦꯟꯊꯣꯛꯀꯅꯤ